ꯍꯂꯣ ꯍꯂꯣ

ꯍꯣꯏ ꯆꯨꯝꯃꯦ ꯆꯨꯝꯃꯦ ꯂꯝ ꯑꯁꯤ ꯅꯤꯡꯉꯦꯜ ꯁꯣꯜ ꯚꯤꯂꯦꯖꯅꯤ ꯆꯨꯝꯃꯤ ꯆꯨꯝꯃꯤ

ꯍꯣꯏ ꯆꯨꯝꯃꯦ ꯆꯨꯝꯃꯦ ꯐꯪꯉꯦ ꯂꯩꯌꯦ ꯑꯥ ꯀꯩꯅꯣꯗꯒꯤ ꯏꯁꯤꯡ ꯃꯐꯝꯗꯤ ꯑꯗꯨꯝ ꯂꯣꯛꯇꯒꯤ ꯑꯗꯨꯝ ꯂꯧꯔꯦ ꯇꯥꯔꯛꯄꯒꯤ

ꯑꯗꯨꯝ ꯑꯗꯨꯝ ꯆꯥꯡꯆꯠ ꯑꯃꯗ ꯑꯗꯨꯝ ꯑꯗꯨꯝ ꯁꯨꯡꯉꯦ ꯊꯨꯝꯁꯦ ꯑꯗꯣ ꯑꯗꯨꯝ

ꯅꯣꯡꯃꯒꯤ ꯆꯐꯨ ꯁꯥꯕ ꯑꯗꯨꯝ ꯁꯥꯏ ꯆꯐꯨ ꯑꯗꯨꯝ ꯌꯨꯝꯊꯣꯡ ꯈꯨꯗꯤꯡꯒꯤ ꯑꯌꯥꯝꯕꯗ ꯑꯗꯨꯝ ꯁꯥꯏꯌꯦ ꯑꯗꯨꯗꯒꯤ ꯃꯤꯅ ꯂꯩꯕ ꯂꯥꯛꯄ ꯇꯤꯛꯄ ꯂꯥꯛꯄꯁꯨ ꯑꯗꯨꯝ ꯌꯥꯎꯋꯤ ꯕꯖꯥꯔ ꯀꯥꯔ ꯌꯣꯟꯕꯁꯨ ꯑꯗꯨꯝ ꯌꯥꯎꯋꯤ ꯑꯣ ꯊꯥꯏꯌꯦ ꯊꯥꯏꯌꯦ ꯑꯣ ꯊꯨꯝꯈꯣꯡ ꯂꯩꯌꯦ ꯊꯨꯝꯈꯣꯡꯗꯣ ꯑꯗꯣ ꯊꯨꯝꯈꯣꯡꯗꯨꯗ ꯆꯪꯉ ꯑꯗꯨꯝ ꯑꯌꯥꯝꯕ ꯑꯗꯨꯝ ꯁꯨꯡꯅꯩ ꯑꯗꯨ ꯀꯥ ꯍꯦꯟꯅꯗꯤ ꯃꯤ ꯆꯪꯍꯟꯅꯗꯦ ꯊꯨꯝ ꯀꯩꯅꯣ ꯇꯧꯕꯅꯤꯅꯥꯅ

ꯑꯗꯨꯝ ꯊꯨꯝꯁꯦ ꯑꯗꯨꯝ ꯑꯌꯥꯝꯕ ꯂꯝ ꯑꯌꯥꯝꯕ ꯑꯗꯨꯝ ꯂꯧꯕ ꯑꯗꯨꯝ ꯂꯥꯛꯄꯁꯨ ꯌꯥꯎꯋꯤ ꯌꯦꯡꯕ ꯂꯥꯛꯄ ꯑꯣꯏꯅꯁꯨ ꯌꯥꯎꯋꯤ ꯑꯗꯨꯗꯒꯤ ꯊꯑꯣꯏꯅ ꯈꯨꯟꯗꯨ ꯑꯩꯈꯣꯏ ꯈꯨꯟꯁꯤꯒꯤ ꯑꯣꯏꯅ ꯆꯥꯕꯒꯤ ꯑꯗꯨꯝ ꯌꯦꯟꯊꯣꯛꯄꯁꯨ ꯑꯗꯨꯝ ꯌꯥꯎꯋꯤ ꯃꯥ ꯃꯥꯒꯤ ꯀꯨꯝꯍꯩ ꯂꯥꯛꯞ ꯃꯇꯝꯗ ꯃꯥꯔꯀꯦꯠ ꯁꯦꯠꯇꯗꯤ ꯑꯌꯥꯝꯕꯗ ꯑꯗꯨꯝ ꯆꯧꯔꯥꯛꯄꯁꯦ ꯂꯨꯄꯥ ꯂꯤꯁꯤꯡ ꯌꯥꯡꯈꯩ ꯍꯨꯝꯐꯨꯗꯤ ꯑꯗꯨꯝ ꯊꯥꯔꯦ ꯑꯗꯨꯝ ꯄꯦꯀꯦꯠ ꯄꯦꯀꯦꯠ ꯁꯥꯔꯒ ꯕꯣꯔꯥꯗ ꯍꯥꯜꯂꯒ ꯑꯗꯨꯃꯥꯏꯅ ꯖꯒꯥ ꯖꯒꯥꯒꯤ ꯑꯣꯏꯅ ꯊꯥꯗꯔꯒ ꯑꯗꯨꯃꯥꯏꯅ ꯑꯣꯏꯅ ꯆꯠꯂꯦ

ꯍꯣꯏ ꯍꯣꯏ ꯂꯩꯌꯦ ꯂꯩꯌꯦ ꯍꯥꯏꯔꯤꯕ ꯏꯁꯣꯔ ꯑꯅꯤꯗꯣ ꯂꯩꯌꯦ ꯃꯤ ꯑꯗꯨꯝ ꯂꯥꯛꯑꯦ ꯑꯗꯨꯝ ꯂꯥꯏ ꯈꯣꯏꯔꯝꯗꯅ ꯈꯣꯠꯇꯅ ꯏꯔꯥꯠ ꯊꯧꯅꯤꯖꯕ ꯕꯣꯔ ꯅꯤꯕ ꯈꯣꯠꯄ ꯑꯗꯨꯝ ꯌꯥꯎꯅꯩ ꯑꯌꯥꯝꯕ

ꯐꯩꯌꯦ ꯐꯩꯌꯦ ꯂꯩꯕꯥꯛ ꯂꯩꯍꯥꯎꯁꯨ ꯂꯣꯏꯅ ꯐꯩꯌꯦ ꯖꯒꯥꯁꯦ ꯊꯨꯝ ꯁꯨꯡꯐꯝꯒ ꯑꯣꯏꯕꯅꯤꯅ ꯑꯗꯨꯅ ꯂꯩꯕꯥꯛ ꯂꯩꯍꯥꯎ ꯑꯦꯟꯖꯥꯡ ꯅꯥꯄꯤ ꯊꯥꯕꯗ ꯑꯗꯨꯝ ꯖꯒꯥ ꯆꯥꯅꯕꯁꯨ ꯑꯣꯏ ꯑꯗꯨꯅ ꯃꯇꯝ ꯃꯇꯝꯒꯤ ꯑꯦꯟꯖꯥꯡ ꯅꯥꯄꯤ ꯊꯥꯕ ꯈꯣꯠꯄꯁꯨ ꯑꯗꯨꯝ ꯐꯪꯉꯦ

ꯑꯣ ꯆꯐꯨꯁꯦ

ꯆꯐꯨ ꯑꯃꯗ ꯌꯥꯝꯗ꯭ꯔꯕꯗ ꯆꯥꯝꯃ ꯆꯅꯤꯒꯨꯝꯕꯗꯤ ꯑꯗꯨꯃꯥꯏꯅ ꯄꯤꯌꯦ ꯑꯗꯨꯝ ꯆꯥꯡꯆꯠ ꯑꯃꯗ ꯌꯦꯡꯉꯒ

ꯅꯥꯏꯌꯦ ꯅꯥꯏꯌꯦ ꯑꯆꯧꯕ ꯃꯆꯥ ꯑꯗꯨꯝ ꯂꯥꯏꯒꯤ ꯀꯩꯒꯤ ꯇꯧꯕ ꯑꯗꯨꯗꯒꯤ ꯑꯩꯈꯣꯏꯅ ꯁꯪꯒꯣꯝ ꯑꯐꯝꯗ ꯀꯩꯀꯩ ꯍꯥꯞꯄꯒꯤ ꯑꯗꯨꯝ ꯆꯥꯡꯆꯠ ꯃꯥꯒꯤ ꯃꯥꯒꯤ ꯊꯥꯛ ꯊꯥꯛ ꯂꯩꯌꯦ ꯊꯥꯛ ꯊꯥꯛꯇꯨꯒꯤ ꯃꯇꯨꯡꯏꯟꯅ ꯃꯥꯒꯤ ꯆꯥꯎꯕꯒꯤ ꯁꯥꯏꯁꯇꯨꯏ ꯃꯇꯨꯡꯏꯟꯅ ꯑꯗꯨꯝ ꯄꯩꯁꯥꯁꯨ ꯑꯗꯨꯝ ꯈꯦꯠꯅꯩꯌꯦ ꯄꯩꯁꯥ

ꯑꯥ ꯑꯗꯨꯝ ꯑꯗꯨꯃꯥꯏ ꯑꯥ ꯃꯆꯥꯗꯩ ꯈꯔ ꯍꯟꯗꯕꯁꯨ ꯂꯩ ꯃꯆꯥꯗꯩ ꯈꯔ ꯆꯥꯎꯈꯠꯄꯁꯨ ꯑꯗꯨꯝ ꯑꯄꯤꯛꯄꯗꯒꯤ ꯂꯥꯏꯒꯤ ꯀꯩꯒꯤ ꯊꯧꯒꯜ ꯇꯧꯕꯒꯤ ꯑꯄꯤꯛꯄꯗꯒꯤ ꯍꯧꯅ ꯑꯗꯨꯝ ꯁꯥꯏꯖ ꯑꯆꯧꯕꯐꯥꯎ ꯑꯗꯨꯝ ꯁꯨꯅ ꯑꯗꯨꯝ ꯂꯩꯔꯦ ꯑꯣ ꯑꯆꯧꯕ ꯑꯆꯧꯕꯗꯣ ꯑꯗꯨꯝ ꯌꯥꯎꯋꯦ ꯑꯗꯣ ꯍꯣꯍꯣꯏ ꯁꯣꯝꯅ ꯂꯥꯛꯄꯤꯕꯒꯤ ꯌꯥꯝꯅ ꯊꯥꯒꯠꯆꯔꯤ ꯅꯤꯡꯉꯦꯜ ꯚꯤꯂꯦꯖꯇ ꯂꯥꯛꯄꯒꯤ ꯍꯣꯏ ꯐꯔꯦ ꯐꯔꯦ ꯍꯣꯏ ꯍꯣꯏ ꯎꯝ